ꯂꯧꯅꯩ ꯍꯥꯏꯗꯤ ꯖꯒꯣꯏ ꯑꯁꯦ ꯍꯣꯕꯤ ꯑꯣꯏꯅ ꯅꯨꯄꯤꯁꯤꯡꯅ ꯂꯧꯅꯩ ꯑꯗꯨꯕꯨ ꯑꯩꯈꯣꯏ ꯈꯨꯟꯅꯥꯏ ꯑꯁꯤꯗꯗꯤ ꯖꯒꯣꯏ ꯁꯥ ꯖꯒꯣꯏ ꯁꯥꯕꯤ ꯁꯥꯕꯤ ꯑꯃꯅ ꯃꯄꯨꯟꯁꯤ ꯍꯤꯡꯕꯗ ꯍꯥꯏꯗꯤ ꯑꯩꯈꯣꯏ ꯈꯨꯟꯅꯥꯏ ꯁꯃꯥꯖꯁꯤꯗꯗꯤ ꯅꯣꯛꯅꯕꯤ ꯑꯗꯨꯒ ꯃꯁꯤꯅ ꯃꯇꯧ ꯀꯔꯝꯅ ꯖꯒꯣꯏ ꯁꯥꯕꯤ ꯑꯃꯅ ꯄꯩꯁꯥ ꯇꯥꯜꯂꯒ ꯍꯤꯡꯕ ꯉꯝꯖꯒꯗ꯭ꯔ ꯑꯗꯒꯤ ꯀꯩꯗꯧꯒꯗ꯭ꯔꯅ ꯅꯣꯛꯅꯕꯤ ꯃꯁꯤ ꯑꯔꯥꯟꯕꯅꯤ ꯑꯩꯈꯣꯏ ꯁꯃꯥꯖꯁꯤꯒꯤ ꯑꯔꯥꯟꯅꯕꯤ